ꯍꯜꯂꯣ ꯀꯥꯏ ꯂꯩꯔꯤꯅꯣ ꯅꯪ ꯀꯩꯗꯧꯔꯤꯕ ꯀꯩꯀꯩ ꯀꯩꯀꯩ ꯍꯧꯒꯦ ꯅꯣꯏꯒꯤ ꯄꯣꯠ ꯌꯥꯝ ꯐꯕ꯭ꯔꯣ ꯀꯨꯝꯁꯤꯁꯤꯕꯣ ꯑꯁ ꯑꯩꯈꯣꯏꯗꯤ ꯀꯨꯝꯁꯤꯁꯦ ꯏꯐꯠ ꯐꯠꯇꯦꯅꯦ ꯈꯔ ꯍꯧꯖꯔꯛꯄꯗꯨꯁꯨ ꯁꯟꯅ ꯂꯣꯏꯅ ꯇꯛꯈ꯭ꯔꯦꯗꯅ ꯑꯁ ꯁꯝꯕꯟꯗꯣ ꯈꯔ ꯆꯦꯠꯄ ꯋꯥꯠꯂꯕ꯭ꯔꯥ ꯈꯪꯗꯦ ꯁꯟꯅ ꯊꯥꯔꯛ ꯀꯥꯟ ꯌꯧꯁꯜꯂꯛꯑꯃꯤꯅ ꯁꯟꯁꯤꯡꯁꯤꯅ ꯃꯔꯥꯡ ꯀꯥꯏꯃꯟꯗꯅ

ꯍꯋꯥꯏ ꯊꯔꯥꯛꯇꯣ ꯄꯥꯟꯕ ꯍꯧꯔꯛꯄꯗ ꯇꯪꯈꯥꯏ ꯑꯃ ꯁꯟꯅ ꯆꯥꯊꯣꯛꯈ꯭ꯔꯦ ꯑꯗꯣ ꯈꯔꯕꯨꯗꯤ ꯄꯥꯜꯂꯤ ꯑꯗꯣ ꯀꯩꯅꯣ ꯇꯧꯁꯦ ꯑꯩꯈꯣꯏꯒꯤ ꯀꯔꯤ ꯍꯥꯏꯅꯤ ꯇꯤꯟ ꯇꯥꯁꯟꯕꯩ ꯍꯥꯏꯗꯣꯏꯔꯥ ꯀꯩꯅꯣ ꯈꯔ ꯑꯝꯁꯨ ꯉꯥꯡꯖꯟꯕ ꯍꯧꯔꯦꯕ ꯀꯨꯝꯁꯤꯗꯤ ꯄꯣꯠꯁꯤ ꯏꯐꯠ ꯐꯠꯇꯦ ꯑꯗꯣ ꯅꯣꯏꯒꯤꯗꯤ ꯐꯖꯅ ꯍꯧꯔꯝꯅꯤ ꯍꯥꯔꯒ ꯍꯥꯞꯇꯦꯗ ꯍꯥꯔ ꯍꯥꯞꯇꯧꯕꯁꯨ ꯏꯁꯤꯡꯁꯨ ꯄꯥꯛ ꯐꯪꯗꯦ ꯀꯨꯝꯁꯤꯁꯤ ꯏꯁꯤꯡꯁꯨ ꯈꯔ ꯀꯩꯅꯣ ꯇꯧꯕ ꯀꯧꯕ ꯑꯗꯨꯗꯨꯅ ꯍꯥꯔ ꯍꯥꯞꯄꯨꯔꯗꯤ ꯄꯣꯠꯇꯣ ꯂꯣꯏ ꯄꯠꯈ꯭ꯔꯅꯦꯅ ꯍꯥꯔꯁꯨ ꯍꯥꯞꯐꯧꯗ꯭ꯔꯦ ꯍꯞꯇꯥꯗꯔꯣ ꯊꯥꯗꯔꯣ ꯅꯣꯡꯃꯒꯤ ꯐꯩꯅꯦ ꯅꯪ ꯀꯌꯥꯝ ꯂꯝ ꯀꯌꯥꯝ ꯄꯥꯛꯅ ꯊꯥꯔꯤꯅꯣ ꯀꯌꯥꯝ ꯆꯥꯎꯅ ꯊꯥꯔꯤꯅꯣ ꯑꯣ ꯑꯩꯈꯣꯏꯗꯤ ꯁꯪꯒꯝ ꯃꯨꯛꯇꯪ ꯊꯥꯕꯅꯤꯗ ꯁꯪꯒꯝ ꯃꯨꯛꯇꯪ ꯊꯥꯕꯗꯨꯗ ꯇꯪꯈꯥꯏ ꯑꯃꯒꯤ ꯆꯥꯡꯗꯤ ꯐꯥꯔꯝꯃꯅꯤ ꯕꯦꯔꯥ ꯀꯥꯔꯤꯁꯦ ꯑꯗꯨꯗ ꯌꯦꯡꯉꯣ ꯁꯪꯒꯝ ꯃꯨꯛꯇꯨꯗ ꯂꯩꯍꯧꯔꯤꯕ ꯀꯨꯝꯁꯤꯗꯤ ꯄꯣꯠꯁꯦ ꯑꯣꯏꯗꯧ ꯃꯥꯟꯁꯜꯂꯛꯇ꯭ꯔꯦꯗ ꯑꯗꯣ ꯍꯣꯏ ꯀꯣꯕꯤꯕꯨꯗꯤ ꯈꯔ ꯀꯩꯅꯣ ꯇꯧꯋꯦ ꯑꯗꯣ ꯍꯋꯥꯏ ꯊꯔꯥꯛꯇꯨꯗꯤ ꯀꯔꯤ ꯍꯥꯏꯅꯤ ꯎꯟ ꯇꯥꯁꯟꯕꯩ ꯑꯣꯏꯗꯣꯏꯔꯥ ꯀꯩꯅꯣ ꯈꯔꯁꯨ ꯉꯥꯡꯖꯜꯂꯛꯑꯦ ꯈꯔꯕꯨꯗꯤ ꯍꯦꯛꯈ꯭ꯔꯦꯕꯀꯣ ꯈꯔ ꯈꯔ ꯑꯩꯈꯣꯏ ꯆꯨꯝꯅꯒꯤ ꯀꯩꯅꯣꯗꯨꯅꯦ ꯍꯋꯥꯏ ꯑꯩꯈꯣꯏꯒꯤ ꯀꯔꯤ ꯍꯥꯏꯅꯤ ꯑꯩꯈꯣꯏꯒꯤ ꯆꯨꯝꯅꯒꯤ ꯑꯩꯈꯣꯏꯒꯤ ꯂꯣꯀꯦꯜ ꯑꯣꯏꯔꯞ ꯇꯧꯕ ꯑꯃ ꯂꯩꯗꯥꯏꯅꯦ ꯑꯗꯨꯒꯤ ꯑꯥ ꯑꯗꯨꯗꯣ ꯑꯣꯏꯅ ꯊꯥꯕ ꯎꯝ ꯑꯗꯨꯅ ꯈꯔꯁꯨ ꯀꯩꯅꯣ ꯇꯧꯋꯦ ꯍꯋꯥꯏ ꯃꯨꯕꯤꯗꯤ ꯌꯥꯝꯗꯦꯗ ꯅꯣꯏꯔꯣꯝꯗꯤ ꯄꯣꯠ ꯌꯥꯝ ꯐꯔꯝꯅꯤꯅꯦ ꯑꯩꯁꯨ ꯑꯗꯨꯏ ꯍꯪꯒꯥꯝꯗꯨꯁꯨ ꯍꯪꯒꯥꯝꯗꯨ ꯍꯪꯒꯥꯝꯒꯤꯗꯤ ꯈꯔ ꯍꯦꯛꯍꯧꯗ꯭ꯔꯁꯨ ꯃꯥꯗꯤ ꯀꯩꯅꯣ ꯇꯧꯕꯅꯤꯅ ꯍꯌꯦꯡ ꯃꯄꯥꯟꯗꯣ ꯁꯥꯗꯣꯛꯈ꯭ꯔꯁꯨ ꯑꯗꯨꯝ ꯃꯔꯨ ꯂꯧꯔꯒ ꯊꯥꯎ ꯂꯣꯛ ꯌꯥꯔꯦꯗꯅ ꯑꯥ ꯍꯪꯒꯥꯝꯒꯤꯔꯣꯝꯗꯅ ꯁꯪꯒꯝ ꯑꯃꯃꯨꯛꯀꯤ ꯆꯥꯡ ꯍꯨꯜꯂꯦ ꯑꯇꯩ ꯍꯋꯥꯏ ꯀꯩꯀ ꯄꯨꯟꯕꯗꯨꯒꯤꯗꯤ ꯉꯁꯥꯏꯒꯤ ꯑꯩꯅ ꯍꯥꯏꯕꯗꯣ ꯑꯗꯨꯒꯤ ꯆꯥꯡꯗꯨꯅꯦ ꯍꯪꯒꯥꯝ ꯉꯥꯛꯇ ꯇꯣꯉꯥꯟꯅ ꯁꯪꯒꯝ ꯑꯃꯒꯤ ꯑꯣꯏꯅ ꯍꯨꯜꯂꯦꯕ ꯅꯇꯣꯝꯗꯔꯣ ꯍꯤꯡꯒꯣꯜ ꯂꯩꯔꯤꯕꯣ ꯀꯅꯥ ꯀꯅꯥ ꯂꯩꯅꯣ ꯏꯁ ꯌꯥꯝ ꯀꯜꯂꯤ ꯅꯪ ꯌꯥꯝ ꯀꯜꯂꯤ ꯖꯥꯠꯅꯤꯅꯦ ꯑꯣ ꯑꯩꯈꯣꯏꯗꯤ ꯊꯕꯛ ꯁꯨꯔꯦ ꯁꯟ ꯉꯥꯛꯅꯤꯉꯥꯏ ꯃꯤ ꯂꯩꯇ꯭ꯔꯗꯤ ꯄꯣꯠꯇꯣ ꯃꯥꯡꯉꯦꯅ ꯑꯗꯨꯅꯦ ꯍꯥꯏꯁꯦ ꯑꯗꯨ ꯈꯔ ꯈꯔ ꯊꯥꯗꯣꯛꯄ ꯍꯧꯕꯗ ꯉꯥꯏꯔꯤ ꯍꯌꯦꯡ ꯈꯛꯇ ꯉꯥꯏꯔꯦ ꯍꯦꯜꯂꯛꯀꯗꯕ ꯑꯃꯨꯛ ꯅꯣꯏꯔꯣꯝꯗ ꯁꯟ ꯌꯥꯝ ꯊꯥꯕ꯭ꯔꯅꯦ

ꯎꯝ ꯎꯝ ꯎꯝ ꯍꯋꯥꯏ ꯃꯨꯕꯤꯁꯤꯗꯤ ꯃꯈꯣꯡ ꯈꯔ ꯈꯔ ꯌꯥꯟꯕ ꯇꯥꯈꯠꯄ ꯇꯧꯗ꯭ꯔꯗꯤ ꯄꯥꯛ ꯐꯕ ꯄꯥꯟꯕ ꯋꯥꯠꯂꯤꯗ ꯅꯣꯏꯔꯣꯝꯒꯤꯗꯤ ꯅꯣꯏ ꯏꯅꯤꯟ ꯂꯩꯕꯅꯤꯅ ꯐꯩꯅ ꯑꯩꯈꯣꯏꯔꯣꯝꯒꯤꯅ ꯈꯔ ꯀꯪꯕ ꯃꯔꯝ ꯑꯣꯏꯕꯅꯤꯅ ꯌꯥꯗꯕ ꯍꯣꯏ ꯍꯣꯏ ꯊꯝꯃꯣ ꯊꯝꯃꯣ ꯐꯔꯦ ꯐꯔꯦ